ꯍꯣꯡꯂꯛꯂꯤꯕ ꯑꯏꯪ ꯑꯁꯥꯒꯤ ꯐꯤꯚꯝ ꯑꯁꯤꯅ ꯂꯧꯃꯤ ꯑꯩꯈꯣꯏꯒꯤ ꯑꯩꯈꯣꯏꯅ ꯎꯔꯤꯕ ꯆꯍꯤ ꯑꯃꯗ ꯆꯥꯅ ꯊꯛꯅꯕꯒꯤ ꯎꯔꯤꯕ ꯑꯁꯤꯗ ꯏꯁꯤꯡ ꯏꯆꯥꯎ ꯏꯀꯪ ꯅꯣꯡꯂꯩ ꯅꯨꯡꯁꯤꯠ ꯑꯃꯁꯨꯡ ꯂꯦꯟꯅꯆꯤꯡꯕ ꯀꯌꯥꯃꯔꯨꯝ ꯑꯁꯤꯅ ꯃꯥꯡꯍꯟ ꯇꯥꯛ ꯍꯟꯕꯒꯤ ꯃꯥꯡꯍꯟ ꯇꯥꯛꯍꯟꯕꯗꯒꯤ ꯂꯧꯃꯤ ꯑꯩꯈꯣꯏꯗ ꯑꯋꯥꯕ ꯀꯌꯥ ꯃꯥꯏꯌꯣꯛꯅꯗꯨꯅ ꯑꯉꯥꯡ ꯑꯣꯏꯔꯤꯕ ꯀꯌꯥꯒꯤ ꯄꯨꯟꯁꯤꯗꯁꯨ ꯁ꯭ꯀꯨꯟ ꯆꯠꯅꯕꯒꯤ ꯍꯣꯠꯅꯕ ꯀꯌꯥꯗꯁꯨ ꯆꯥꯕ ꯊꯛꯄ ꯐꯪꯗꯕ ꯑꯃꯁꯨꯡ ꯑꯃꯁꯨꯡ ꯂꯧꯃꯤꯁꯤꯡꯗ ꯑꯋꯥꯕ ꯀꯌꯥ ꯄꯤꯗꯨꯅ ꯄꯤꯗꯨꯅ ꯃꯥꯏꯌꯣꯛꯅꯍꯜꯂꯤ